ꯈꯨꯡꯒꯪꯗ ꯂꯩꯔꯤꯕ ꯄ꯭ꯔꯖꯥ ꯄꯨꯝꯅꯃꯛꯅ ꯌꯨꯝꯊꯣꯡ ꯈꯨꯗꯤꯡꯃꯛꯅ ꯑꯩꯈꯣꯏꯒꯤ ꯂꯦꯇ꯭ꯔꯤꯟꯒꯤ ꯈꯨꯗꯣꯡ ꯆꯥꯗꯕ ꯃꯌꯥꯝ ꯑꯃ ꯃꯥꯏꯌꯣꯛꯅꯩ ꯃꯥꯏꯌꯣꯛꯅꯔꯤꯕ ꯃꯐꯝ ꯑꯁꯦ ꯀꯔꯝ ꯇꯧꯏ ꯍꯥꯏꯕ ꯃꯇꯝꯗ ꯑꯩꯈꯣꯏꯒꯤ ꯃꯅꯤꯄꯨꯔꯗ ꯍꯥꯏꯔꯒꯗꯤ ꯁꯦꯔꯧ ꯍꯥꯏꯗꯅ ꯑꯥ ꯈꯨꯡꯒꯪꯗ ꯏꯝꯐꯥꯜꯗꯒꯤ ꯀꯤꯂꯣꯃꯤꯇꯔ ꯍꯨꯝꯕꯨꯗ꯭ꯔꯥ ꯍꯦꯟꯅ ꯂꯥꯞꯄ ꯃꯔꯐꯨ ꯍꯦꯟꯅ ꯂꯥꯞꯄ ꯑꯗꯨꯒꯨꯝꯕ ꯈꯨꯡꯒꯪ ꯑꯁꯤꯗ ꯃꯇꯝ ꯑꯃꯗ ꯅꯥꯏꯟꯇꯤꯟ ꯑꯩꯠꯇꯤꯒ ꯑꯩꯠ ꯅꯥꯏꯟꯁꯤꯗ ꯑꯩꯅ ꯑꯩꯒꯤ ꯑꯦꯗꯜ ꯏꯖꯨꯀꯦꯁꯟꯒꯤ ꯄ꯭ꯔꯣꯒꯥꯝ ꯑꯃꯒꯤ ꯃꯈꯥꯗ ꯑꯩꯒꯤ ꯄ꯭ꯔꯣꯒꯥꯝ ꯁꯦꯟꯇꯔ ꯂꯩꯔꯝꯃꯤ ꯁꯦꯟꯇꯔꯁꯤꯗꯩꯗ ꯑꯩꯅ ꯆꯠꯄ ꯃꯇꯝꯗ ꯑꯩꯒꯤ ꯍꯣꯁ ꯑꯣꯏꯔꯤꯕ ꯏꯃꯨꯡꯁꯦ ꯁꯤꯁꯤꯒꯤ ꯂꯦꯇ꯭ꯔꯤꯟꯁꯦ ꯑꯣꯄꯟ ꯂꯦꯇ꯭ꯔꯤꯟꯅꯤ ꯃꯈꯣꯏꯒꯤꯁꯦ ꯃꯈꯣꯏꯒꯤ ꯌꯨꯝꯗꯒꯤꯅ ꯐꯨꯠ ꯃꯤꯇꯔ ꯇꯔꯥ ꯀꯨꯟꯃꯨꯛ ꯂꯥꯞꯄꯒ ꯂꯩꯕ ꯑꯃ ꯃꯈꯣꯏꯒꯤ ꯍꯤꯡꯒꯣꯟꯒꯤ ꯆꯤꯊꯤꯛ ꯑꯃꯗ ꯂꯦꯇ꯭ꯔꯤꯟ ꯑꯣꯏꯔꯝꯏ ꯂꯦꯇ꯭ꯔꯤꯟꯁꯦ ꯀꯔꯝ ꯇꯧꯅ ꯁꯥꯏ ꯍꯥꯏꯕ ꯃꯇꯝꯗ ꯐꯤꯅ ꯈꯥꯏ ꯑꯗꯨꯒ ꯋꯥ ꯑꯅꯤꯍꯨꯝ ꯊꯥꯔꯒ ꯈꯣꯡ ꯍꯥꯝꯕ ꯑꯗꯨꯒꯨꯝꯕ ꯍꯌꯤꯡ ꯃꯌꯥꯝ ꯑꯃꯅ ꯉꯣꯔꯣꯡ ꯉꯣꯔꯣꯡ ꯈꯣꯡꯉꯒ ꯄꯥꯏꯔꯒ ꯂꯩꯕ ꯑꯗꯨꯒꯨꯝꯕ ꯂꯦꯇ꯭ꯔꯤꯟ ꯑꯃ ꯑꯣꯏꯔꯝꯃꯤ ꯂꯦꯇ꯭ꯔꯤꯟꯁꯦ ꯆꯪꯉꯨꯔꯕ ꯃꯇꯨꯡꯗ ꯑꯩꯈꯣꯏ ꯍꯟꯇꯣꯔꯛꯑꯒ ꯑꯩꯈꯣꯏ ꯏꯔꯨꯖꯩ ꯐꯤꯔꯣꯟ ꯄꯨꯝꯅꯃꯛ ꯂꯣꯏꯅꯕꯛ ꯇꯨꯝꯊꯣꯛꯏ ꯃꯁꯤꯅ ꯀꯌꯥꯃꯨꯛ ꯌꯥꯝꯅ ꯐꯠꯇꯕꯒꯦ ꯍꯥꯏꯕꯗ ꯃꯗꯨꯗꯒꯤ ꯍꯌꯤꯡꯅ ꯑꯃꯥꯡꯕꯗ ꯇꯣꯡꯉꯨꯔꯒ ꯊꯣꯛꯂꯛꯄ ꯄꯥꯏꯔꯛꯄ ꯍꯌꯤꯡꯗꯣ ꯑꯗꯨꯅ ꯑꯩꯈꯣꯏꯒꯤ ꯆꯥꯅꯕꯒꯤ ꯆꯤꯟꯖꯥꯛꯇ ꯇꯣꯡꯕ ꯇꯥꯔꯒꯗꯤ ꯑꯩꯈꯣꯏ ꯂꯩꯅꯥ ꯄꯣꯛꯏ ꯈꯣꯡ ꯍꯥꯝꯗꯩ ꯗꯥꯏꯔꯤꯌꯥ ꯗꯥꯏꯁꯦꯟꯇ꯭ꯔꯤ ꯃꯌꯥꯝ ꯑꯃ ꯃꯥꯏꯌꯣꯛꯅꯗꯅ ꯑꯔꯥꯞꯄ ꯈꯨꯡꯒꯪꯒ ꯑꯣꯏꯕꯅꯤꯅ ꯃꯤ ꯑꯌꯥꯝꯕꯁꯦ ꯌꯥꯝꯅ ꯋꯥꯅ ꯂꯩꯔꯝꯃꯤ ꯑꯗꯨꯕꯨ ꯍꯧꯖꯤꯛ ꯍꯧꯖꯤꯛꯇꯤ ꯈꯨꯡꯒꯪ ꯄꯟꯆꯥꯌꯠꯅ ꯁꯦꯅꯤꯇꯔꯤ ꯂꯦꯇ꯭ꯔꯤꯟ ꯈꯔ ꯈꯔ ꯁꯥꯔꯛꯄꯗꯒꯤ ꯑꯗꯨꯒꯨꯝꯕ ꯄꯣꯠꯁꯦ ꯈꯔ ꯐꯔꯛꯑꯦ ꯍꯥꯏꯕ ꯈꯛꯀꯤ ꯋꯥꯗꯅꯤ ꯑꯗꯨꯕꯨ ꯁꯤꯅ ꯃꯅꯤꯄꯨꯔꯒꯤ ꯄ꯭ꯔꯖꯥ ꯈꯨꯗꯤꯡꯃꯛꯇ ꯄꯨꯡꯀꯣꯛ ꯀꯣꯛꯄꯗꯤ ꯅꯠꯇꯦ ꯄꯟꯆꯥꯌꯠꯀꯤ ꯃꯅꯨꯡꯗ ꯃꯌꯥꯝ ꯑꯃ ꯑꯋꯥꯕ ꯃꯌꯥꯝ ꯑꯃ ꯂꯦꯇ꯭ꯔꯤꯟ ꯁꯥꯕ ꯉꯝꯗꯕ ꯑꯗꯨꯒꯨꯝꯕ ꯃꯌꯥꯝ ꯑꯃ ꯂꯩꯔꯤ ꯃꯁꯤꯒꯤ ꯑꯣꯄꯟ ꯂꯦꯇ꯭ꯔꯤꯅꯁꯤꯅ ꯃꯔꯝ ꯑꯣꯏꯔꯒ ꯂꯩꯅꯥ ꯇꯤꯟꯅꯥ ꯃꯌꯥꯝ ꯑꯃ ꯁꯟꯗꯣꯛꯇꯅ ꯄꯨꯛꯆꯠꯄ ꯑꯗꯨꯒꯨꯝꯕ ꯈꯣꯡ ꯍꯥꯝꯕ ꯗꯥꯏꯔꯤꯌꯥ ꯗꯥꯏꯁꯦꯟꯇ꯭ꯔꯤ ꯍꯥꯏꯕ ꯋꯥꯈ꯭ꯔꯕ ꯑꯗꯨꯒꯨꯝꯕ ꯂꯩꯅꯥ ꯑꯔꯨꯕ ꯂꯩꯅꯥ ꯃꯌꯥꯝ ꯑꯃ ꯁꯟꯗꯣꯛꯄ ꯀꯥꯡꯅ ꯍꯌꯤꯡꯅ ꯃꯗꯨꯗ ꯂꯦꯇ꯭ꯔꯤꯟ ꯑꯣꯄꯟ ꯂꯦꯇ꯭ꯔꯤꯟꯗ ꯂꯩꯔꯨꯕ ꯍꯌꯤꯡ ꯑꯁꯤꯅ ꯃꯥꯒꯤ ꯃꯈꯣꯡꯗ ꯄꯛꯂꯛꯏꯕ ꯐꯠꯇꯕ ꯑꯃꯣꯠꯄꯗꯣ ꯑꯃꯨꯛ ꯑꯩꯈꯣꯏꯒꯤ ꯆꯥꯅ ꯊꯛꯅꯕꯗ ꯃꯥꯅ ꯇꯣꯡꯉ ꯃꯇꯝꯗ ꯂꯩꯍꯧꯔꯒ ꯑꯩꯈꯣꯏꯗꯤ ꯎꯗꯕꯅꯤꯅ ꯃꯗꯨ ꯆꯥꯁꯜꯂꯨꯔꯅꯤ ꯆꯥꯁꯜꯂꯨꯔꯕ ꯃꯇꯝꯗꯒꯤꯗꯤ ꯃꯥꯒꯤ ꯂꯩꯅꯥ ꯇꯤꯟꯅꯥ ꯃꯌꯥꯝ ꯑꯃ ꯄꯣꯛꯂꯛꯇꯅ ꯑꯗꯨꯒꯨꯝꯕ ꯂꯩꯅꯥ ꯃꯌꯥꯝ ꯑꯃ ꯁꯟꯗꯣꯔꯛꯏꯕ ꯑꯗꯨꯒꯨꯝꯕ ꯐꯠꯇ꯭ꯔꯕ ꯑꯗꯨꯒꯨꯝꯕ ꯑꯣꯄꯟ ꯂꯦꯇ꯭ꯔꯤꯟꯒꯤ ꯐꯠꯇꯕ ꯍꯥꯏꯕꯁꯦ ꯑꯗꯨꯛꯀꯤ ꯃꯇꯤꯛ ꯐꯠꯇ꯭ꯔꯦ ꯃꯔꯝꯗꯤ ꯑꯩꯈꯣꯏ ꯏꯁꯥꯗ ꯇꯣꯡꯉꯛꯑꯒꯁꯨ ꯏꯁꯥꯗ ꯃꯍꯤꯛꯇꯨ ꯄꯛꯇꯣꯔꯤꯕꯅꯤ ꯑꯩꯈꯣꯏꯅ ꯏꯔꯨ ꯃꯥꯏꯊꯖꯗꯅ ꯏꯁꯤꯡꯗ ꯗꯤꯇꯣꯜ ꯍꯥꯞꯇꯅ ꯈꯣꯠꯇꯅ ꯇꯧꯔꯒ ꯂꯨꯖꯕ ꯑꯣꯏꯔꯗꯤ ꯐꯩ ꯑꯗꯨ ꯅꯠꯇꯗꯅ ꯈꯨꯡꯒꯪꯗ ꯂꯩꯕ ꯃꯤꯗꯤ ꯗꯤꯇꯣꯜ ꯍꯥꯞꯄꯒ ꯗꯤꯇꯣꯜꯗꯨ ꯀꯗꯥꯏꯗꯒꯤ ꯂꯩꯔꯨꯅꯤ ꯐꯪꯗ꯭ꯔꯒꯗꯤ ꯃꯣꯏꯗꯤ ꯍꯥꯞꯄꯣꯏꯗꯣꯔꯤꯅꯤ ꯏꯁꯤꯡꯅ ꯑꯗꯨꯝ ꯏꯆꯝ ꯆꯝꯅ ꯆꯥꯝꯊꯣꯛꯀꯗꯣꯔꯤꯝꯅꯤ ꯂꯨꯖꯥꯊꯣꯛꯀꯗꯣꯔꯤꯝꯅꯤ ꯑꯗꯨꯕꯨ ꯀꯣꯛꯇ꯭ꯔꯒꯗꯤ ꯑꯗꯣ ꯂꯩꯅꯥ ꯑꯗꯨꯝ ꯑꯣꯏꯔꯛꯀꯗꯣꯔꯤꯕꯅꯤ ꯑꯗꯨꯛꯀꯤ ꯃꯇꯤꯛ ꯈꯨꯗꯣꯡ ꯆꯥꯗꯕ ꯑꯣꯄꯟ ꯂꯦꯇ꯭ꯔꯤꯟ ꯍꯥꯏꯕꯁꯤꯅ ꯑꯗꯨꯛꯀꯤ ꯃꯇꯤꯛ ꯈꯨꯗꯣꯡ ꯆꯥꯗꯦ ꯈꯨꯡꯒꯪꯗ ꯑꯋꯥꯕ ꯃꯌꯥꯝ ꯑꯃ ꯅꯪꯍꯜꯂꯤ ꯃꯔꯝ ꯑꯗꯨꯅ ꯏꯟꯗꯤꯌꯥ ꯒꯣꯔꯃꯦꯟꯅ ꯍꯧꯖꯤꯛ ꯁꯦꯅꯤꯇꯦꯔꯤ ꯂꯦꯇ꯭ꯔꯤꯟ ꯍꯥꯏꯗꯅ ꯁꯥꯕꯤꯔꯛꯏꯕꯁꯦ ꯈꯨꯡꯒꯪꯗ ꯂꯩꯕ ꯄ꯭ꯔꯖꯥ ꯈꯨꯗꯤꯡꯃꯛ ꯂꯣꯏꯅꯕꯛ ꯊꯨꯡꯅꯅꯕ ꯁꯥꯍꯟꯕ ꯉꯝꯕꯤꯔꯒꯗꯤ ꯌꯥꯝꯅ ꯅꯨꯡꯉꯥꯏꯖꯒꯅꯤ ꯍꯥꯏꯅ ꯑꯩꯅ ꯈꯟꯖꯩ